ꯍꯣꯏ ꯑꯩꯅ ꯀꯅꯥꯒꯨꯝꯕ ꯃꯤꯑꯣꯏꯗ ꯑꯗꯨꯝ ꯑꯩꯅ ꯁꯥꯕ ꯏꯁꯥꯅ ꯈꯨꯠꯅ ꯁꯥꯖꯕ ꯄꯣꯠ ꯑꯃ ꯑꯩ ꯈꯨꯗꯣꯜ ꯇꯝꯈ꯭ꯔꯦ ꯃꯔꯝꯗꯤ ꯁꯤꯅ ꯍꯦꯟꯅ ꯃꯔꯨ ꯑꯣꯏꯕꯒꯤ ꯃꯔꯝꯗꯤꯀꯣ ꯑꯣꯏ ꯌꯥꯝ ꯃꯔꯨ ꯑꯣꯏ ꯀꯔꯤꯒꯤꯅꯣ ꯍꯥꯏꯕ ꯃꯇꯝꯗ ꯁꯤꯒꯤ ꯄꯣꯠꯁꯤ ꯁꯥꯕ ꯃꯇꯝꯗ ꯑꯩꯒꯤ ꯏꯅꯔꯖꯤ ꯑꯩꯒꯤ ꯂꯦꯕꯦꯜ ꯈꯨꯗꯤꯡꯃꯛ ꯑꯩꯅ ꯁꯤꯖꯤꯟꯅꯔꯒ ꯑꯩꯅ ꯄꯣꯠꯁꯤ ꯄꯨꯊꯣꯛꯂꯛꯂꯤꯕꯅꯤꯅꯦꯕ ꯀꯃꯥꯏꯅ ꯐꯖꯅꯤ ꯀꯃꯥꯏꯅ ꯀꯩꯗꯧꯅꯤ ꯈꯜꯂꯒ ꯈꯣꯠꯂꯒ ꯑꯩꯒꯤ ꯀꯣꯛꯁꯤꯗ ꯊꯥꯊꯔꯕ ꯃꯇꯨꯡꯁꯤꯗ ꯑꯩꯅ ꯈꯨꯠꯁꯤꯗ ꯑꯩꯅ ꯁꯥꯖꯔꯛꯂꯤꯕꯅꯤ ꯑꯗꯨꯅ ꯑꯩꯗꯤ ꯌꯥꯝ ꯃꯔꯨ ꯑꯣꯏꯅ ꯍꯥꯏꯅꯤꯡꯏ ꯑꯩꯅ ꯑꯗꯨꯛꯀꯤ ꯃꯇꯤꯛ ꯋꯥꯅ ꯑꯗꯨꯛꯀꯤ ꯃꯇꯤꯛ ꯐꯖꯅ ꯁꯦꯝꯖꯕ ꯄꯣꯠꯇꯣ ꯑꯩꯒꯤ ꯄꯣꯠꯇꯗꯤ ꯌꯥꯝ ꯃꯔꯨ ꯑꯣꯏ ꯍꯥꯏꯅ ꯈꯜꯂꯦ